ꯎꯝ ꯅꯨꯡꯉꯥꯏꯔꯤꯌꯦ ꯑꯣ ꯀꯔꯝꯀꯥꯟꯗ ꯂꯥꯛꯏꯅꯣ

ꯑꯣ ꯑꯣ ꯌꯥꯅꯤ ꯌꯥꯅꯤ ꯁꯨꯃꯥꯡ ꯂꯤꯂꯥꯁꯦ ꯀꯩꯅꯣꯗꯁꯨ ꯃꯃꯥꯡꯗ ꯑꯩꯈꯣꯏꯅ ꯂꯥꯛꯄꯗ ꯌꯦꯡꯕ ꯃꯐꯝ ꯁꯤꯒꯤ ꯀꯩꯅꯣꯗ ꯕꯣꯠ ꯍꯥꯏꯅ ꯃꯃꯥꯡꯗ ꯑꯩꯈꯣꯏꯅ ꯌꯦꯡꯈꯤꯕ ꯃꯐꯝꯗꯣ ꯑꯗꯨꯗꯁꯨ ꯑꯗꯨꯝ ꯇꯧꯋꯦ ꯑꯗꯒꯤ ꯑꯇꯣꯞ ꯑꯇꯣꯞꯄ ꯃꯐꯝꯗꯁꯨ ꯎꯠꯂꯦꯕꯀꯣ ꯑꯗꯨꯅ ꯎꯝ ꯍꯌꯦꯡ ꯍꯪꯆꯤꯠ ꯗꯦꯗ ꯇ꯭ꯋꯦꯟꯇꯤ ꯐꯥꯏꯕꯁꯦ ꯗꯦꯗ ꯇ꯭ꯋꯦꯟꯇꯤ ꯐꯥꯏꯕꯇ ꯀꯩꯅꯣꯗ ꯂꯩꯌꯦ ꯆꯨꯝꯊꯥꯡ ꯁꯥꯟꯅꯄꯨꯡꯗ ꯀꯟꯁꯠ ꯑꯃꯁꯨ ꯂꯩꯌꯦꯕꯀꯣ ꯀꯟꯁꯠꯁꯤꯅ ꯅꯨꯃꯤꯗꯥꯡ ꯑꯣꯏꯒꯗꯣꯏꯅꯦ ꯑꯗꯨꯒ ꯀꯩꯅꯣꯁꯨ ꯎꯝ ꯁꯨꯃꯥꯡ ꯍꯣꯏ ꯑꯗꯨꯅꯦ ꯍꯥꯏꯔꯤꯁꯦ ꯑꯗꯣ ꯀꯟꯁꯠꯁꯤꯁꯨ ꯌꯦꯡꯉꯁꯦꯕꯀꯣ ꯅꯪꯒꯤ ꯁꯨꯃꯥꯡ ꯂꯤꯂꯥꯗꯨꯁꯨ ꯌꯦꯡꯁꯦꯕ ꯑꯗꯨꯗ ꯅꯪ ꯂꯥꯛꯑꯕꯅꯤꯅ ꯑꯗꯨꯝ ꯈꯔ ꯌꯦꯡꯈꯣꯕꯀꯣ ꯑꯗꯨꯅ ꯀꯩꯅꯣꯁꯤ ꯍꯣꯏ ꯗꯦꯗ ꯇ꯭ꯋꯦꯟꯇꯤ ꯐꯣꯔꯒꯤ ꯀꯩꯅꯣꯗ ꯂꯩ ꯄꯨꯡ ꯅꯤꯄꯥꯟꯗꯒꯤꯀꯣ ꯑꯩꯠ ꯄꯤ ꯑꯦꯝꯗꯒꯤ ꯂꯩꯌꯦꯕ ꯑꯗꯨꯃ ꯌꯦꯡꯉꯁꯦ ꯑꯗꯒꯤ ꯑꯩꯅ ꯍꯥꯏꯕ ꯍꯧꯖꯤꯛ ꯆꯨꯝꯊꯥꯡ ꯁꯥꯟꯅꯄꯨꯡꯒꯤ ꯂꯩꯔꯤꯕ ꯀꯟꯁꯠꯇꯣ ꯑꯗꯨꯁꯨ ꯌꯥꯝ ꯅꯨꯡꯉꯥꯏꯕꯅꯦ ꯃꯈꯣꯏꯒꯤ ꯕꯦꯟꯁꯤꯡꯁꯨ ꯌꯥꯝꯅ ꯑꯐꯥꯎꯕ ꯕꯦꯟ ꯉꯥꯛꯇꯅꯦꯕꯀꯣ ꯑꯗꯨ ꯃꯈꯣꯏꯒꯤ ꯀꯟꯁꯠꯇꯨꯁꯨ ꯌꯦꯡꯉꯨꯔꯁꯦ ꯑꯗꯨꯒ ꯗꯦꯗ ꯇ꯭ꯋꯦꯟꯇꯤ ꯅꯥꯏꯟꯗꯁꯨ ꯀꯩꯅꯣ ꯂꯩ ꯏꯕꯦꯟ ꯑꯃ ꯂꯩꯌꯦꯕꯀꯣ ꯑꯥ ꯅꯪ ꯆꯠꯈꯤꯔꯣꯏꯗꯕ ꯅꯠꯇ꯭ꯔꯣ ꯑꯗꯨꯝ ꯑꯗꯨ ꯀꯥꯟꯗꯗꯤ ꯍꯣꯏ ꯑꯗꯨꯗꯁꯨ ꯌꯦꯡꯉꯨꯁꯦ ꯑꯗꯨꯗꯤ ꯐꯦꯁꯟ ꯁꯣ ꯏꯕꯦꯟ ꯑꯃꯁꯨ ꯂꯩꯌꯦ ꯑꯗꯣ ꯌꯦꯡꯉꯨꯔꯁꯦ ꯑꯗꯨꯁꯤꯡꯗꯣ ꯅꯪ ꯂꯥꯛꯑꯕꯅꯤꯅ ꯑꯗꯨꯃꯥꯏ ꯇꯧꯔꯁꯦ ꯑꯗꯣ ꯀꯟꯁꯠꯇꯨꯅꯗꯤ ꯂꯤꯂꯥꯁꯦ ꯎꯝ ꯀꯩꯅꯣꯗ ꯂꯩ ꯎꯝ ꯅꯈꯣꯏꯒꯤ ꯀꯩꯅꯣꯗ ꯆꯤꯡꯕ ꯀꯩꯅꯣꯝ ꯍꯥꯏꯕꯅꯤꯅꯦ ꯀꯥꯎꯈ꯭ꯔꯦꯅ ꯄꯤꯁ ꯃꯦꯀꯔꯅ ꯁꯥꯟꯅꯒꯗꯣꯏꯅꯦꯕꯀꯣ ꯍꯦꯔꯥꯃꯣꯇꯤ ꯍꯣꯏ ꯄꯥꯔꯇꯤꯗꯣ ꯍꯥꯏꯕꯗꯤ ꯃꯃꯥꯡꯗꯁꯨ ꯌꯥꯝ ꯄꯥꯝꯅ ꯌꯦꯡꯉꯤꯗꯅ ꯑꯗꯨꯒꯤ ꯄꯥꯔꯇꯤꯗꯨꯅ ꯁꯥꯟꯅꯒꯗꯣꯏꯅꯦ ꯍꯣꯏ ꯍꯣꯏ ꯋꯥꯔꯤ ꯂꯣꯏꯗ꯭ꯔꯤ ꯍꯥꯏꯕ꯭ꯔ ꯀꯩꯅꯣꯝ ꯍꯥꯏꯕꯅꯦ ꯃꯃꯤꯡꯗꯣ ꯑꯩ ꯍꯥꯏꯐꯦꯠ ꯑꯅꯤ ꯊꯣꯛꯅ ꯂꯩꯕꯅꯦ ꯑꯩ ꯍꯥꯏꯐꯦꯠ ꯅꯤꯡꯁꯤꯡꯕ ꯊꯣꯛꯇ꯭ꯔꯦꯕꯀꯣ ꯑꯗꯨ ꯌꯦꯡꯉꯁꯦ ꯁꯨꯃꯥꯡ ꯂꯤꯂꯥ ꯌꯥꯝ ꯅꯨꯡꯉꯥꯏꯕꯅꯦ ꯃꯈꯣꯏ ꯄꯥꯔꯇꯤꯅ ꯁꯥꯟꯅꯕ ꯑꯗꯨꯝ ꯆꯠꯁꯦ ꯌꯥꯅꯤ ꯂꯩꯌꯦ ꯑꯣ ꯑꯗꯨꯅ ꯍꯧꯖꯤꯛ ꯀꯥꯟꯁꯦ ꯌꯥꯝ ꯀꯟꯅ ꯆꯠꯅꯔꯤꯕ ꯀꯩꯅꯣꯗ ꯂꯩ ꯑꯎꯟꯆꯤꯡ ꯍꯥꯏꯅ ꯑꯗꯨꯗꯒꯤ ꯑꯗꯨꯝ ꯐꯣꯇꯣꯗꯁꯨ ꯀꯔꯤꯗꯁꯨ ꯑꯗꯨꯝ ꯎꯔꯝꯒꯅꯤꯀꯣ ꯎꯝ ꯑꯗꯨꯝ ꯑꯗꯨꯁꯨ ꯂꯩ ꯑꯗꯒꯤ ꯁꯟꯐ꯭ꯂꯥꯋꯥꯔ ꯍꯧꯖꯤꯛ ꯃꯅꯤꯄꯨꯔꯗ ꯌꯥꯝ ꯀꯟꯅ ꯀꯩꯅꯣ ꯇꯧꯏ ꯍꯧꯖꯤꯛ ꯚꯥꯏꯔꯦꯜ ꯑꯣꯏꯕꯅꯦ ꯁꯟꯐ꯭ꯂꯥꯋꯥꯔ ꯃꯐꯝꯗꯣ ꯌꯥꯝ ꯐꯖꯕꯅꯦ ꯑꯗꯨꯁꯨ ꯆꯠꯁꯦ ꯁꯟꯐ꯭ꯂꯥꯋꯥꯔ ꯑꯩꯈꯣꯏꯒꯤꯁꯨ ꯑꯗꯨꯝ ꯍꯥꯏꯕꯗꯤ ꯃꯤꯁꯨ ꯌꯥꯝ ꯆꯤꯟꯕꯅꯦꯕꯀꯣ

ꯍꯣꯏ ꯍꯥꯟꯅ ꯃꯃꯥꯡꯗ ꯆꯠꯈ꯭ꯔꯕꯕ ꯂꯣꯛꯇꯥꯛꯁꯦ ꯍꯣꯏ ꯑꯗꯨ ꯂꯣꯛꯇꯥꯛꯁꯦ ꯆꯠꯂꯁꯦ ꯌꯥꯅꯤ ꯑꯗꯨꯝ ꯅꯪꯒꯤ ꯆꯠꯅꯤꯡꯕ ꯃꯐꯝ ꯃꯈꯩꯗꯨ ꯑꯗꯨꯝ ꯈꯔ ꯑꯩ ꯑꯇꯣꯞꯄꯁꯨ ꯍꯥꯏꯔꯛꯀꯦꯕ ꯎꯝ ꯌꯥꯅꯤ ꯌꯥꯅꯤ ꯌꯥꯅꯤ ꯂꯣꯏꯅꯃꯛ ꯑꯩꯈꯣꯏ ꯂꯣꯏꯅꯃꯛ ꯁꯤꯜꯂꯒꯦ ꯌꯥꯅꯤ ꯑꯩꯅ ꯑꯗꯨꯝ ꯑꯥ ꯑꯩ ꯑꯩꯈꯣꯏ ꯀꯩꯅꯣ ꯂꯩꯌꯦꯕꯀꯣ ꯗ꯭ꯔꯥꯏꯕꯔ ꯂꯩ ꯇꯣꯉꯥꯟꯅ ꯑꯩꯈꯣꯏꯒꯤ ꯁꯨꯝ ꯇꯨꯔꯤꯁ ꯄꯨꯅꯕ ꯀꯩꯅꯣ ꯇꯣꯉꯥꯟꯅ ꯂꯩꯌꯦꯕ ꯑꯩꯈꯣꯏꯒꯤ ꯑꯗꯨꯗ ꯑꯩ ꯑꯗꯨꯝ ꯀꯩꯅꯣ ꯇꯧꯒꯦ ꯍꯥꯏꯔꯒꯦ ꯑꯗꯨꯒ ꯑꯗꯨꯝ ꯌꯥꯅꯤ ꯑꯩ ꯍꯥꯟꯅ ꯂꯧꯈꯠꯂꯒ ꯑꯗꯨꯝ ꯄꯨꯟꯅ ꯑꯩꯈꯣꯏ ꯄꯨꯟꯅ ꯑꯗꯨꯝ ꯆꯠꯃꯤꯟꯅꯕ ꯌꯥꯒꯅꯦꯕ ꯑꯩ ꯅꯪ ꯅꯊꯟꯇꯅꯤꯅ ꯅꯨꯡꯉꯥꯏꯔꯣꯏꯗꯅ

ꯌꯥꯅꯤ ꯌꯥꯅꯤ ꯑꯗꯨ ꯑꯣꯟꯂꯥꯏꯟꯗ ꯁꯨꯝ ꯂꯩꯔꯒ ꯇꯧꯒꯗꯕꯅꯤ ꯑꯗꯨꯒꯤꯗꯃꯛꯇꯗꯤ ꯀꯩꯁꯨ ꯈꯟꯒꯅꯣ ꯑꯗꯨꯝ ꯑꯩꯈꯣꯏꯅ ꯍꯧꯖꯤꯛ ꯀꯩꯅꯣ ꯑꯃꯁꯨ ꯍꯥꯏꯔꯛꯑꯕꯅꯤꯅꯀꯣ ꯑꯩꯉꯣꯟꯗ ꯍꯥꯏꯔꯛꯑꯕꯅꯤꯅ ꯑꯩꯅ ꯑꯗꯨꯝ ꯇꯤꯀꯦꯠꯀꯤꯁꯨ ꯑꯣꯟꯂꯥꯏꯟ ꯕꯨꯛꯀꯤꯡ ꯇꯧꯒꯗꯣꯏꯅꯦ ꯑꯗꯨ ꯑꯗꯨꯝ ꯑꯩꯅ ꯑꯗꯨꯒꯤ ꯂꯣꯏꯅ ꯑꯗꯨꯝ ꯁꯤꯜꯂꯅꯦꯕꯀꯣ ꯒꯥꯔꯤꯒꯤ ꯁꯤꯜꯂꯅꯤ ꯑꯗꯒꯤ ꯄꯤꯛꯑꯞ ꯇꯧꯕ ꯂꯥꯛꯄꯁꯨ ꯑꯗꯨꯝ ꯑꯩ ꯏꯁꯥ ꯌꯥꯎꯔꯒ ꯂꯥꯛꯑꯒꯦꯕ ꯑꯗꯨꯒ ꯑꯗꯨꯝ ꯌꯥꯅꯤ ꯀꯔꯤ ꯑꯃꯠꯇ ꯀꯩꯅꯣ ꯇꯧꯗꯦ ꯑꯗꯨꯝ ꯂꯣꯏꯁꯤꯟꯕꯤꯔꯣ ꯍꯥꯏꯕꯗꯤ ꯑꯩ ꯀꯣꯜ ꯑꯗꯨꯝ ꯇꯧꯔꯛꯀꯦꯕꯀꯣ ꯑꯗꯨ ꯃꯔꯛꯁꯤꯗꯁꯨ ꯑꯗꯨꯝ ꯃꯔꯛꯁꯤꯗꯁꯨ ꯑꯗꯨꯝ ꯍꯥꯏꯕꯗꯤ ꯍꯥꯏꯅꯤꯡꯕ ꯍꯪꯅꯤꯡꯕ ꯑꯗꯒꯤ ꯑꯇꯣꯞꯄ ꯆꯠꯅꯤꯡꯕ ꯑꯗꯨ ꯍꯧꯖꯤꯛꯇꯤ ꯐꯣꯔꯇꯤ ꯑꯩꯠ ꯑꯥꯋꯥꯔ ꯀꯩꯅꯣ ꯐꯖ ꯐꯖꯕ ꯀꯦꯐꯦꯁꯤ ꯂꯩꯔꯕꯅꯦꯕꯀꯣ ꯑꯗꯨ ꯍꯥꯏꯕꯗꯤ ꯀꯣꯏꯅꯤꯡꯕ ꯑꯗꯨꯒꯨꯝꯕ ꯂꯩꯔꯒꯁꯨ ꯑꯗꯨꯝ ꯍꯥꯏꯕꯤꯔꯛꯑꯣ ꯆꯠꯁꯦ ꯀꯔꯤꯁꯨ ꯀꯥꯏꯗꯦ ꯑꯩꯅ ꯑꯗꯨꯝ ꯁꯤꯟꯒꯦ ꯍꯣꯏ ꯍꯣꯏ ꯍꯣꯏ ꯍꯣꯏ ꯐꯔꯦ ꯐꯔꯦ ꯍꯣꯏ